ꯏꯪꯂꯤꯁ ꯂꯣꯟ ꯑꯁꯤ ꯈꯪꯗꯕ ꯌꯥꯗꯕ ꯂꯣꯟ ꯑꯃꯁꯨ ꯑꯣꯏꯔꯛꯂꯤ ꯃꯁꯤ ꯃꯄꯥꯟ ꯂꯝꯗꯒꯤ ꯂꯥꯛꯄ ꯃꯤꯁꯤꯡꯒ ꯐꯥꯎꯅꯕꯗ ꯂꯣꯟ ꯑꯁꯤ ꯆꯪꯉꯤ ꯑꯗꯨꯒ ꯃꯅꯤꯄꯨꯔ ꯂꯣꯟ ꯑꯁꯤ ꯑꯩꯈꯣꯏꯅ ꯑꯩꯈꯣꯏꯒꯤ ꯃꯅꯤꯄꯨꯔꯗ ꯂꯩꯔꯤꯕ ꯃꯤꯁꯤꯡꯒ ꯄꯥꯎ ꯐꯥꯎꯅꯅꯕ ꯈꯛꯇꯪ ꯑꯣꯏꯔꯦ